ꯍꯂꯣ ꯑꯧ ꯇꯥꯏ ꯑꯣ ꯍꯩꯔꯥꯁꯦ ꯑꯩ ꯀꯣꯝꯂꯥ ꯂꯨꯄꯥ ꯆꯥꯝꯃꯨꯛꯀꯤ ꯑꯗꯨꯝ ꯂꯧꯔꯒꯦ ꯑꯗꯒꯤ ꯀꯤꯍꯣꯝꯁꯨ ꯌꯥꯎꯕ ꯅꯠꯇ꯭ꯔꯣ ꯑꯣ ꯑꯗꯨ ꯀꯦ ꯖꯤ ꯑꯃ ꯂꯧꯔꯒꯦ ꯑꯗꯒꯤ ꯁꯦꯝꯗꯨꯅ ꯁꯦꯝ ꯀꯦ ꯖꯤ ꯑꯅꯤꯒ ꯂꯧꯔꯒꯦ ꯍꯣꯏ ꯍꯣꯏ ꯂꯐꯣꯏ ꯂꯐꯥꯡ ꯃꯉꯥꯃꯨꯛꯀ ꯂꯧꯒꯦ ꯑꯃꯗ ꯀꯌꯥ ꯀꯌꯥ ꯄꯤꯖꯥꯠꯅꯣ ꯑꯥ ꯍꯣꯏ ꯎꯝ ꯆꯥꯝ ꯌꯥꯡꯈꯩ ꯄꯤꯕ ꯑꯍꯨꯝ ꯑꯃꯒ ꯍꯨꯝꯗ꯭ꯔꯥ ꯄꯤꯕꯗꯣ ꯑꯅꯤ ꯑꯃꯒ ꯂꯧꯖꯔꯒꯦ ꯆꯥꯝ ꯌꯥꯡꯈꯩ ꯄꯤꯕ ꯑꯍꯨꯝ ꯑꯃꯒꯅꯦ ꯍꯨꯝꯐꯨꯗ꯭ꯔꯥ ꯄꯤꯕ ꯑꯅꯤ ꯑꯃꯒ ꯂꯧꯖꯔꯒꯦ ꯑꯥ ꯍꯣꯏ ꯑꯪꯒꯨꯔꯗꯣ ꯀꯦ ꯖꯤ ꯃꯈꯥꯏꯑꯝꯒ ꯂꯧꯖꯔꯒꯦ ꯀꯦ ꯖꯤ ꯃꯈꯥꯏꯗꯣ ꯀꯌꯥ ꯇꯥꯒꯦ ꯑꯣ ꯑꯁꯪꯕꯗꯣ ꯂꯧꯖꯒꯦ ꯎꯝ ꯀꯦ ꯖꯤ ꯃꯈꯥꯏ ꯑꯃ ꯍꯥꯞꯆꯤꯟꯕꯤꯔꯛꯑꯣ ꯑꯗꯨꯗꯣ ꯍꯣꯏ ꯍꯣꯏ ꯍꯣꯏ ꯍꯣꯏ ꯀꯕꯣꯛ ꯍꯣꯏ ꯀꯕꯣꯛ ꯈꯔꯒ ꯂꯧꯒꯦ ꯀꯕꯣꯛ ꯑꯃꯗ ꯀꯌꯥ ꯄꯤꯔꯤꯒꯦ ꯑꯧ ꯍꯣꯏ ꯍꯣꯏ ꯑꯣ ꯀꯕꯣꯛ ꯆꯥꯝꯗꯪꯒ ꯍꯥꯞꯆꯤꯟꯕꯤꯔꯣ ꯇꯔꯕꯨꯖꯗꯣ ꯀꯦ ꯖꯤꯗ ꯀꯌꯥ ꯇꯥꯖꯥꯠꯅꯣ ꯎꯝ ꯑꯥ ꯍꯣꯏ ꯀꯤꯂꯣ ꯑꯅꯤꯃꯨꯛꯇ ꯑꯗꯨꯝ ꯑꯗꯒꯤ ꯑꯪꯒꯨꯔ ꯑꯪꯒꯨꯔ ꯍꯥꯞꯈ꯭ꯔꯦꯀꯣ ꯑꯣ ꯀꯩꯅꯣ ꯑꯁꯪꯕ ꯑꯗꯨꯝ ꯂꯧꯖꯔꯒꯦ ꯀꯤꯍꯣꯝꯗꯨ ꯑꯍꯨꯝꯗꯪꯒ ꯍꯥꯞꯆꯤꯟꯕꯤꯔꯛꯑꯣ ꯀꯤꯍꯣꯝ ꯑꯃꯗ ꯀꯌꯥ ꯄꯤꯖꯥꯠꯅꯣ ꯑꯣ ꯈꯔ ꯆꯥꯎꯕꯗꯨꯗ ꯑꯍꯨꯝ ꯍꯥꯞꯄꯤꯔꯛꯑꯣ ꯁꯤꯁꯦ ꯁꯤꯒꯩꯗ ꯄꯩꯁꯥ ꯀꯌꯥ ꯇꯥꯔꯖꯥꯠꯅꯣ ꯌꯦꯡꯕꯤꯌꯣꯅꯦ ꯑꯣ ꯍꯣꯏ ꯍꯣꯏ ꯑꯆꯧꯕꯗ ꯑꯗꯨꯝ ꯄꯤꯕꯤꯔꯛꯑꯣꯅꯦ

ꯑꯧ ꯍꯣꯏ ꯑꯗꯨ ꯍꯥꯞꯆꯤꯟꯕꯤꯔꯛꯑꯣꯅꯦ ꯑꯣ ꯑꯣ ꯆꯨꯉꯧꯗꯤ ꯂꯩꯖꯔꯦ ꯌꯨꯕꯤꯗꯣ ꯑꯍꯨꯝꯗꯪꯒ ꯍꯥꯞꯄꯤꯔꯣ ꯑꯣ ꯑꯔꯤꯕꯗꯣ ꯑꯣꯏꯅ ꯂꯧꯖꯔꯒꯦ

ꯑꯧ ꯑꯧ ꯑꯥ ꯍꯣꯏ ꯑꯔꯤꯕꯗꯨ ꯑꯔꯤꯕꯗꯨ ꯑꯗꯨꯝ ꯇꯧꯕꯤꯔꯣ

ꯑꯁꯇꯤꯒꯤ ꯄꯨꯗꯧꯅꯤꯅ ꯑꯔꯤꯕꯗꯣ ꯑꯗꯨꯝ ꯑꯗꯨꯗ ꯑꯣꯏꯅ ꯃꯁꯤꯡ ꯍꯦꯟꯒꯠꯂꯁꯨ ꯌꯥꯏꯌꯦ ꯍꯣꯏ ꯍꯣꯏ ꯍꯥꯞꯄꯤꯔꯛꯑꯣ ꯀꯩꯅꯣ ꯇꯧꯔꯁꯦ ꯐꯣꯟꯗ ꯑꯣꯏ ꯀꯥꯞꯆꯔꯛꯑꯒꯦ